ꯊꯧꯕꯥꯜ ꯖꯤꯜꯂꯥꯗ ꯍꯩꯁꯤꯡꯕꯒꯤ ꯃꯇꯥꯡ ꯑꯁꯤ ꯑꯩꯈꯣꯏꯒꯤ ꯈꯨꯡꯒꯪ ꯏꯔꯩꯀꯥꯏꯗ ꯌꯥꯝꯅ ꯍꯩꯁꯤꯡꯕꯗꯤ ꯂꯩꯔꯦ ꯐꯛ ꯁꯥꯕꯗ ꯍꯧꯖꯤꯛ ꯍꯧꯖꯤꯛ ꯑꯩꯈꯣꯏꯒꯤ ꯈꯨꯡꯒꯪ ꯑꯁꯤꯗ ꯃꯐꯝ ꯃꯐꯝꯗ ꯂꯩꯀꯥꯏ ꯂꯩꯀꯥꯏꯗ ꯐꯛ ꯁꯥꯕꯒꯤ ꯀꯧꯅꯥ ꯐꯛ ꯀꯧꯅꯥꯅ ꯐꯛ ꯁꯥꯕ ꯑꯃꯁꯨꯡ ꯀꯧꯅꯥꯒꯤ ꯀꯧꯅꯥꯒꯤ ꯄꯣꯠꯊꯣꯛꯅ ꯕꯦꯛ ꯑꯗꯨꯗꯒꯤ ꯍꯥꯞꯅꯕ ꯄꯥꯇ꯭ꯔ ꯃꯌꯥꯝ ꯑꯃ ꯁꯥꯕ ꯗꯤꯖꯥꯏꯟ ꯗꯤꯖꯥꯏꯟ ꯇꯧꯔꯒ ꯁꯥꯕ ꯈꯠꯁꯥ ꯍꯩꯕ ꯃꯁꯤꯡ ꯌꯥꯝꯅ ꯂꯩ ꯑꯗꯨꯒ ꯑꯁꯤꯒꯤ ꯍꯩꯁꯤꯡꯕ ꯑꯁꯤ ꯃꯤꯔꯣꯜ ꯑꯃꯗꯒꯤ ꯃꯤꯔꯣꯜ ꯑꯃꯗ ꯁꯤꯟꯅꯕ ꯑꯁꯤꯅ

ꯑꯗꯨꯒ ꯃꯊꯪ ꯃꯊꯪꯁꯨ ꯑꯩꯈꯣꯏꯒꯤ ꯏꯆꯥ ꯏꯅꯥꯎ ꯂꯩꯔꯕꯅꯤꯅ ꯑꯩꯈꯣꯏꯒꯤ ꯏꯆꯥ ꯏꯅꯥꯎꯁꯤꯡ ꯑꯩꯈꯣꯏꯅ ꯇꯧꯕꯁꯤꯡ ꯑꯗꯨ ꯑꯩꯈꯣꯏꯒꯤ ꯏꯆꯥ ꯏꯅꯥꯎꯁꯤꯡꯗ ꯑꯗꯨꯝ ꯇꯥꯛꯄꯤ ꯇꯝꯕꯤꯔꯤ